ꯑꯣ ꯑꯣ ꯇꯥꯖꯔꯦ ꯇꯥꯖꯔꯦ ꯁꯤꯕꯨ ꯂꯧꯁꯤ ꯄꯥꯠꯇ ꯐꯥꯝ ꯉꯥꯒꯤ ꯐꯥꯝ ꯇꯧꯕ ꯃꯤꯗꯨ ꯑꯣꯏꯕꯤꯔꯕꯣ ꯑꯣ ꯉꯥꯗꯨ ꯍꯌꯦꯡ ꯈꯤꯇꯪ ꯂꯧꯅꯤꯡꯕ ꯑꯗꯨ ꯉꯥꯗꯨ ꯑꯆꯧꯕ ꯂꯩꯕ꯭ꯔꯥ ꯀꯃꯥꯏꯅ ꯇꯧꯕꯅꯣꯗꯣ ꯍꯪꯖꯒꯦ ꯇꯧꯕꯅꯤ

ꯎꯝ ꯀꯦꯖꯤ ꯑꯅꯤꯃꯈꯥꯏ ꯑꯍꯨꯝꯃꯨꯛ ꯇꯥꯕꯩ ꯆꯥꯡꯗꯨ ꯂꯩꯔꯗꯤ ꯑꯗꯨ ꯑꯣꯏꯅ ꯄꯥꯝꯃꯤ ꯑꯣ ꯅꯥꯄꯤ ꯆꯥꯕꯤꯗ ꯑꯣꯏꯔꯁꯨ ꯌꯥꯏꯌꯦ ꯑꯗꯨꯒꯨꯝꯕꯗꯤ ꯌꯥꯎꯕ ꯅꯠꯇ꯭ꯔꯣ ꯑꯇꯩ ꯑꯇꯣꯞꯄꯗꯨꯗ ꯈꯤꯇꯪ ꯌꯥꯎꯔꯁꯨ ꯌꯥꯏ ꯌꯥꯕꯗꯤ ꯑꯗꯨꯗ ꯃꯃꯜꯅ ꯀꯌꯥ ꯀꯌꯥ ꯂꯩꯔꯤꯅꯣ ꯁꯤꯜꯚꯔꯗꯅ ꯀꯌꯥ ꯂꯩꯔꯤꯅꯣ ꯒ꯭ꯔꯥꯁ ꯀꯥꯞꯇꯅ ꯀꯌꯥ ꯂꯩꯔꯤꯅꯣ ꯀꯃꯟꯗꯅ ꯀꯌꯥ ꯂꯩꯔꯤꯅꯣ ꯍꯥꯏꯕꯗꯨ ꯃꯃꯜꯗꯨ ꯑꯝꯇ ꯍꯥꯟꯅ ꯈꯪꯖꯒꯦ ꯎꯝ ꯎꯝ

ꯑꯗꯨ ꯑꯗꯨꯗꯩ ꯈꯤꯖꯤꯛ ꯈꯤꯖꯤꯛꯐꯧ ꯅꯥꯟꯊꯕ ꯌꯥꯕꯤꯗ꯭ꯔꯕꯣ ꯃꯃꯜꯗꯣ ꯑꯣ ꯃꯣꯜ ꯑꯅꯤꯃꯈꯥꯏ ꯀꯦꯖꯤ ꯆꯥꯝꯃꯒꯨꯝꯕ ꯍꯥꯏ ꯇꯥꯔꯦꯅꯦ ꯑꯗꯨꯃꯥꯏꯅ ꯂꯧꯒꯦ ꯑꯧ ꯐꯅꯤ ꯑꯗꯨ ꯐꯥꯕꯒꯤꯗꯤ ꯑꯩꯈꯣꯏꯅ ꯂꯥꯛꯄ ꯃꯇꯝꯗ ꯐꯥꯕꯤꯌꯨ ꯍꯥꯏꯕ ꯃꯇꯝꯗ ꯑꯗꯨꯝ ꯐꯥꯕ ꯌꯥꯒꯗ꯭ꯔꯥ ꯀꯃꯥꯏꯅ ꯇꯧꯋꯤ

ꯑꯣ ꯑꯩꯁꯤ ꯑꯣ ꯂꯥꯛꯀꯗꯕ ꯅꯣꯡꯃ ꯋꯥꯠꯂꯤꯉꯩꯗ ꯍꯥꯟꯅ ꯄꯥꯎ ꯄꯤꯖꯔꯛꯀꯦ ꯑꯌꯨꯛꯇ ꯂꯥꯛꯀꯅꯤꯕꯨ ꯍꯥꯏꯔꯁꯨ ꯅꯨꯡꯊꯤꯜꯗ ꯂꯥꯛꯀꯅꯦꯕꯨ ꯍꯥꯏꯔꯁꯨ ꯃꯇꯝꯗꯣ ꯍꯥꯏꯖꯔꯛꯀꯦ ꯑꯗꯨꯒ ꯉꯥꯗꯨ ꯐꯥꯔꯒ ꯑꯗꯨꯝ ꯑꯩꯈꯣꯏꯅ ꯍꯥꯏꯗꯤ ꯌꯥꯝ ꯐ꯭ꯔꯦꯁ ꯑꯣꯏꯅ ꯄꯨꯅꯤꯡꯕ ꯍꯥꯏ ꯇꯥꯔꯦ ꯄꯣꯠꯇꯨ ꯑꯗꯨꯒꯤꯅꯤ ꯇꯥꯡ ꯇꯔꯥꯅꯤꯊꯣꯏꯒꯤ ꯑꯣꯏꯅ ꯄꯥꯝꯖꯩ ꯇꯥꯡ ꯇꯔꯥꯅꯤꯊꯣꯏꯁꯤꯗ ꯑꯉꯥꯡ ꯑꯃꯒꯤꯁꯨ ꯑꯣꯔꯗꯔ ꯂꯩꯕ ꯑꯗꯨꯒꯤꯁꯨ ꯄꯤꯒꯦꯅ ꯈꯟꯕ ꯑꯗꯨꯒꯤ ꯍꯪꯖꯔꯛꯄꯅꯤ ꯑꯣ ꯐꯥꯝꯗꯒꯤ ꯂꯧꯕꯁꯤꯅ ꯃꯃꯜ ꯈꯤꯇꯪ ꯇꯥꯏꯌꯦꯅ ꯍꯥꯏꯅꯩꯌꯦ ꯃꯤꯅ ꯍꯥꯏ ꯑꯗ ꯍꯥꯏꯔꯛꯄ ꯑꯗꯨꯗ ꯂꯨꯄꯥ ꯀꯩꯖꯤ ꯑꯃꯗ ꯁꯝꯅ ꯍꯥꯏꯔꯕꯗ ꯂꯨꯄꯥ ꯃꯉꯥꯗ ꯇꯥꯔꯕꯁꯨ ꯀꯤꯖꯤ ꯆꯥꯝꯃ ꯂꯧꯔꯛꯀꯥꯟꯗꯗꯤ ꯈꯤꯇꯪꯗꯤ ꯂꯥꯛꯀꯅꯤꯗꯅ ꯀꯝꯃꯤꯁꯟꯗꯣ ꯑꯗꯨ ꯑꯗꯨꯒꯤ ꯈꯟꯗꯅ ꯍꯪꯖꯔꯛꯄꯅꯤ ꯑꯗꯨ

ꯑꯣ ꯑꯗꯨ ꯗꯤꯂꯤꯚꯔꯤ ꯆꯥꯔꯖ ꯍꯥꯏꯔꯗꯤ ꯆꯥꯔꯖ ꯌꯥꯎꯗꯣꯏꯔꯣ ꯌꯥꯎꯔꯣꯏꯗꯣꯏꯔꯣ ꯀꯃꯥꯏꯅ ꯇꯧꯗꯣꯏꯅꯣ ꯑꯣ ꯑꯦ ꯑꯗꯨꯗꯤ ꯗꯤꯂꯤꯚꯔꯤꯅꯕꯨ ꯍꯦꯟꯅ ꯄꯥꯝꯃꯦꯅꯦ ꯃꯦꯗꯥꯝ ꯍꯌꯦꯡ ꯍꯥꯏꯗꯤ ꯗꯤꯂꯤꯚꯔꯤꯗꯨ ꯑꯣꯏꯅ ꯇꯧꯕꯤꯔꯛꯑꯣ ꯅꯣꯡꯃ ꯋꯥꯠꯂꯤꯉꯩꯗ ꯇꯥꯡ ꯇꯔꯥꯃꯥꯊꯣꯏꯒꯤ ꯅꯨꯡꯗꯥꯡꯋꯥꯏꯔꯝꯗꯨꯗ ꯑꯣꯏꯔꯁꯨ ꯗꯤꯂꯤꯚꯔꯤ ꯇꯧꯕꯤꯔꯛꯑꯣ ꯅꯠꯇ꯭ꯔꯒꯅ ꯇꯥꯡ ꯇꯔꯥꯅꯤꯊꯣꯏꯒꯤ ꯑꯌꯨꯛ ꯑꯉꯥꯟꯕꯗ ꯐꯥꯔꯁ ꯃꯣꯔꯅꯤꯡꯗ ꯑꯣꯏꯔꯁꯨ ꯑꯗꯨꯝ ꯇꯧꯕꯤꯔꯛꯄ ꯌꯥꯒꯅꯤ ꯑꯗꯨ ꯀꯔꯝꯕꯅ ꯐꯩ ꯍꯥꯏꯗꯣ ꯂꯦꯞꯄꯤꯔꯒ ꯑꯗꯨꯝ ꯍꯥꯏꯕꯤꯔꯛꯑꯣ ꯃꯇꯝꯗꯣ ꯑꯩꯈꯣꯏ ꯑꯗꯨꯝ ꯑꯦꯔꯦꯟꯖ ꯇꯧꯖꯔꯝꯃꯒꯦ ꯐꯔꯦ ꯐꯔꯦ ꯎꯪ ꯑꯥ ꯐꯔꯦ ꯑꯗꯨꯗꯤ ꯎꯝ

ꯑꯧ ꯈꯤꯇꯪ ꯑꯗꯨꯝ ꯃꯤꯛꯁ ꯇꯧꯕꯤꯔꯛꯑꯣ ꯁꯤꯜꯚꯔꯗꯨꯗ ꯌꯥꯝꯗꯅ ꯌꯥꯔꯒꯗꯤ ꯒ꯭ꯔꯥꯁ ꯀꯥꯞꯇꯨꯅ ꯈꯔ ꯌꯥꯝꯍꯟꯕꯤꯔꯛꯑꯣ ꯄꯣꯠꯇꯣ ꯑꯥ ꯑꯥ ꯐꯅꯤ ꯐꯅꯤ ꯌꯥꯝ ꯍꯔꯥꯎꯋꯤ ꯌꯥꯝ ꯅꯨꯡꯉꯥꯏꯔꯦ ꯑꯗꯨꯗꯤ ꯊꯝꯃꯒꯦ ꯑꯩꯈꯣꯏ ꯑꯗꯨꯝ ꯍꯌꯦꯡ ꯂꯥꯛꯑꯅꯤ ꯍꯥꯏꯕ ꯃꯇꯝꯗꯨꯗ ꯑꯗꯨꯝ ꯑꯦꯔꯦꯟꯔꯦꯖ ꯇꯧꯔꯒ ꯂꯩꯖꯔꯝꯃꯒꯦꯀꯣ ꯎꯝ ꯎꯝ ꯐꯔꯦ ꯊꯝꯃꯒꯦ ꯊꯝꯃꯒꯦ